ꯑꯩꯈꯣꯏ ꯀꯛꯆꯤꯡꯁꯤꯗ ꯍꯥꯏꯗꯤ ꯀꯛꯆꯤꯡ ꯖꯤꯂꯥꯁꯤꯒꯤ ꯑꯣꯏꯕ ꯍꯥꯏꯇꯥꯔꯦꯅꯦꯀꯣ ꯑꯁꯤꯁꯤꯗ ꯈꯨꯟ ꯈꯨꯟ ꯍꯥꯏꯗꯤ ꯖꯥꯇꯤ ꯃꯌꯥꯝ ꯑꯃ ꯂꯩꯃꯤꯟꯅꯕꯅꯤꯅꯀꯣ ꯃꯣꯏ ꯃꯣꯏꯒꯤ ꯖꯥꯇꯤꯒꯤ ꯑꯗꯨꯝꯅ ꯃꯣꯏ ꯝꯣꯏꯒꯤ ꯂꯥꯏꯒꯤ ꯀꯜꯆꯔ ꯑꯗꯨꯝꯅ ꯍꯔꯥꯎꯕ ꯈꯣꯠꯄ ꯑꯗꯨꯝ ꯇꯧꯏ ꯑꯗꯨꯒ ꯑꯩꯈꯣꯏꯒꯤ ꯀꯛꯆꯤꯡꯒꯤ ꯑꯣꯏꯅꯁꯨ ꯍꯥꯏꯗꯤ ꯑꯩꯈꯣꯏꯒꯤ ꯏꯕꯨꯗꯧ ꯈꯝꯂꯥꯡꯕ ꯍꯔꯥꯎꯕ ꯑꯗꯒꯤ ꯇꯥꯡꯈꯨꯟ ꯁꯥꯕ ꯍꯥꯏꯕ ꯑꯃꯁꯨ ꯂꯩ ꯑꯗꯒꯤ ꯑꯩꯈꯣꯏꯒꯤ ꯏꯃꯥ ꯂꯥꯏꯔꯦꯝꯕꯤ ꯍꯔꯥꯎꯕ ꯑꯗꯒꯤ ꯑꯩꯈꯣꯏꯒꯤ ꯏꯕꯨꯗꯧ ꯈꯝꯂꯥꯡꯕ ꯍꯥꯏꯁꯤꯁꯨ ꯑꯩꯈꯣꯏꯒꯤ ꯂꯥꯏ ꯃꯈꯜ ꯑꯃꯅꯤ ꯏꯕꯨꯗꯧ ꯈꯝꯂꯥꯡꯕꯁꯤꯗ ꯏꯕꯨꯗꯧ ꯈꯝꯂꯥꯡꯕ ꯑꯅꯤ ꯁꯨꯏ ꯃꯥ ꯃꯥꯒꯤ ꯃꯈꯜ ꯃꯈꯜ ꯑꯗꯨꯝꯅ ꯑꯩꯈꯣꯏ ꯁꯤꯗ ꯇꯧꯏ ꯑꯗꯩ ꯃꯣꯏꯒꯤ ꯑꯇꯣꯞꯄ ꯈꯨꯟ ꯈꯨꯟꯒꯤꯁꯨ ꯃꯥ ꯃꯥꯒꯤ ꯂꯥꯏꯅꯤꯡ ꯂꯥꯏꯁꯣꯟ ꯑꯗꯨꯝꯅ ꯇꯧꯏ